ꯍꯥꯟꯅꯒꯤ ꯂꯩꯔꯝꯕ ꯑꯍꯟꯁꯤꯡꯒ ꯍꯧꯖꯤꯛꯀꯤ ꯂꯩꯔꯤꯕ ꯍꯧꯔꯛꯂꯤꯕ ꯑꯉꯥꯡꯁꯤꯡꯒ ꯌꯥꯝꯅ ꯈꯦꯠꯅꯕꯒ ꯍꯥꯏꯔꯒꯗꯤ ꯍꯥꯟꯅ ꯂꯩꯔꯝꯕ ꯑꯍꯟꯁꯤꯡ ꯑꯁꯤꯗꯤ ꯌꯥꯝꯅ ꯃꯄꯥ ꯃꯄꯨꯕꯨ ꯌꯥꯝꯅ ꯂꯥꯏ ꯒꯨꯔꯨꯅꯤ ꯍꯥꯏꯅ ꯈꯜꯂꯝꯃꯤ ꯍꯧꯖꯤꯛꯀꯤ ꯃꯇꯝꯒꯤ ꯂꯩꯔꯤꯕ ꯑꯉꯥꯡꯁꯤꯡ ꯍꯧꯒꯠꯂꯛꯏꯕꯁꯤꯗꯤ ꯃꯃꯥ ꯃꯄꯥꯐꯥꯎꯕ ꯐꯨꯕ ꯉꯝꯕ ꯀꯌꯥ ꯑꯃꯁꯨ ꯊꯣꯛꯂꯛꯏ ꯃꯁꯤ ꯌꯥꯝꯅ ꯅꯨꯡꯉꯥꯏꯇꯕ ꯍꯥꯏꯒꯗ꯭ꯔꯥ ꯑꯗꯨꯒ ꯑꯩꯈꯣꯏꯒꯤ ꯑꯍꯜ ꯂꯃꯟꯁꯤꯡꯅ ꯍꯥꯟꯅ ꯊꯥꯖꯅꯔꯝꯕ ꯑꯉꯥꯡ ꯑꯁꯤ ꯅꯨꯡꯁꯥꯗ ꯄꯨꯊꯣꯛꯄꯤꯌꯨ ꯍꯥꯏꯔꯤꯕ ꯃꯔꯝ ꯑꯁꯤ ꯌꯥꯝꯅ ꯃꯔꯝ ꯂꯩꯕ ꯄꯣꯠꯁꯛ ꯋꯥꯍꯩ ꯑꯃ ꯑꯣꯏꯔꯝꯃꯤ ꯑꯗꯨ ꯍꯧꯖꯤꯛ ꯊꯤꯖꯤꯜꯂꯨꯕ ꯃꯇꯝꯗ ꯍꯧꯖꯤꯛ ꯆꯥꯎꯈꯠꯂꯛꯄꯒꯤ ꯍꯥꯏꯒꯗ꯭ꯔꯥ ꯊꯤꯖꯤꯜꯂꯨꯕ ꯃꯇꯝꯗ ꯌꯥꯝꯅ ꯕꯤꯇꯥꯃꯤꯟ ꯑꯌꯨꯛꯇ ꯇꯨꯝꯕ ꯍꯧꯕꯗ ꯄꯨꯊꯣꯛꯄꯤꯌꯨ ꯍꯥꯏꯔꯤꯁꯦ ꯕꯤꯇꯥꯃꯤꯟ ꯗꯤ ꯐꯪꯕꯒꯤ ꯃꯔꯝ ꯑꯣꯏꯔꯒ ꯑꯉꯥꯡ ꯑꯁꯤꯕꯨ ꯄꯨꯊꯣꯛꯄꯤꯌꯨ ꯍꯥꯏꯅ ꯍꯥꯏꯔꯝꯃꯤ